ꯍꯧꯖꯤꯛ ꯍꯧꯖꯤꯛ ꯑꯩꯍꯥꯛꯅ ꯁꯤꯖꯤꯟꯅꯔꯤꯕ ꯑꯦꯞꯁꯤꯡꯒꯤ ꯀꯥꯟꯅꯕꯁꯤꯡ ꯍꯥꯏꯕꯗꯤ ꯑꯩꯍꯥꯛꯅ ꯌꯨꯇꯨꯞꯗ ꯑꯗꯨꯝ ꯌꯦꯡꯉꯦ ꯑꯗꯒꯤ ꯐꯦꯁꯕꯨꯛꯁꯨ ꯑꯗꯨꯝ ꯁꯤꯖꯤꯟꯅꯩ ꯋꯥꯆꯦꯞ ꯀꯥꯟꯅꯩ ꯑꯗꯨꯒꯤ ꯃꯇꯨꯡꯗ ꯑꯩꯍꯥꯛꯅ ꯄꯣꯊꯥꯕ ꯃꯇꯝꯗ ꯒꯦꯝꯁꯨ ꯑꯗꯨꯝ ꯁꯥꯟꯅꯩ ꯃꯈꯣꯏꯁꯤꯡꯁꯦ ꯏ ꯄꯥꯎ ꯐꯥꯎꯗꯣꯛ ꯐꯥꯎꯖꯤꯟ ꯑꯃꯒ ꯑꯃꯒ ꯑꯗꯨꯝ ꯐꯥꯎꯅꯕ ꯌꯥꯏ ꯑꯩꯅ ꯃꯇꯝ ꯃꯇꯝꯒꯤ ꯑꯣꯏꯕ ꯄꯥꯎꯁꯤꯡ ꯑꯗꯨꯃꯛ ꯇꯥꯕ ꯌꯥꯏ ꯐꯦꯖꯕꯨꯛꯇ ꯑꯗꯨꯒ ꯑꯩꯉꯣꯟꯗ ꯀꯥꯟꯅꯗꯕ ꯍꯥꯏꯕꯗꯤ ꯐꯣꯟꯁꯦ ꯌꯥꯝꯅ ꯀꯨꯏꯅ ꯌꯦꯡꯁꯤꯜꯂꯛꯑꯗꯤ ꯑꯩꯒꯤ ꯃꯤꯠꯁꯦ ꯅꯨꯡꯉꯥꯏꯔꯛꯇꯦ ꯀꯣꯛ ꯉꯥꯎꯕ ꯐꯥꯎꯔꯛꯏ ꯑꯗꯨꯒ ꯑꯩꯅ ꯐꯣꯟꯒꯤ ꯍꯩꯅꯕꯤ ꯍꯦꯕꯤꯠꯁꯦ ꯑꯗꯨꯝ ꯂꯩꯔꯛꯇꯅ ꯑꯩꯉꯣꯟꯗ ꯀꯥꯟꯅꯕ ꯀꯥꯟꯅꯗꯕ ꯍꯥꯏꯕꯗꯤ ꯑꯩꯉꯣꯟꯗ ꯀꯥꯟꯅꯗꯕꯅ ꯍꯦꯟꯅ ꯑꯃꯥꯡꯕ ꯑꯣꯏꯖꯔꯦ ꯍꯥꯏꯅ ꯑꯩꯅ ꯈꯜꯂꯤ